ꯍꯜꯂꯣ ꯍꯜꯂꯣ ꯑꯥ ꯀꯩꯅꯣꯝꯇ ꯀꯩꯅꯣꯝꯇ ꯍꯪꯖꯒꯦꯅꯦ ꯑꯩꯁꯦ ꯍꯟꯗꯛ ꯑꯥ ꯃꯅꯤꯄꯨꯔꯗ ꯀꯣꯏꯔꯛꯄꯅꯦꯕꯀꯣ ꯑꯗꯨꯅ ꯑꯍꯥꯟꯕꯁꯨ ꯑꯣꯏꯕꯅꯤꯅ ꯑꯩꯁꯦ ꯃꯣꯔꯦ ꯃꯣꯔꯦꯗꯗꯤ ꯄꯣꯠ ꯌꯥꯝ ꯍꯣꯡꯉꯦꯅ ꯄꯥꯎ ꯇꯥꯏꯌꯦꯕ ꯑꯗꯨꯅ ꯃꯣꯔꯦꯗ ꯑꯩꯈꯣꯏꯁꯦ ꯑꯥ ꯆꯠꯀꯅꯤꯅ ꯍꯥꯏꯅꯔꯦ ꯑꯗꯣ ꯑꯥ ꯃꯣꯔꯦꯗ ꯀꯩꯀꯩ ꯃꯥꯒꯤ ꯂꯩꯕ ꯌꯥꯕ ꯑꯗꯨꯒꯨꯝꯕ ꯂꯩꯒꯦ ꯑꯩꯅꯗꯤ ꯋꯤꯟꯇꯔꯁꯨ ꯅꯛꯂꯥꯀꯄꯅꯤꯅ ꯕ꯭ꯂꯦꯡꯀꯦꯠ ꯀꯨꯝꯕ ꯁꯨꯁ ꯀꯨꯝꯕ ꯂꯩꯅꯤꯡꯉꯦꯕ ꯑꯗꯨ ꯁꯣꯝꯅ ꯈꯪꯕꯤꯕ ꯈꯔ ꯍꯥꯏꯕꯤꯕ ꯌꯥꯒꯗ꯭ꯔꯥ ꯎꯝ ꯑꯗꯨꯗꯤ ꯍꯌꯦꯡ ꯂꯥꯛꯄꯗ ꯀꯃꯥꯏꯅ ꯍꯥꯏꯗꯤ ꯄꯨꯡ ꯀꯌꯥꯗꯒꯨꯝꯕ ꯊꯦꯡꯅꯁꯤꯒꯦ ꯑꯣ ꯎꯝ ꯍꯣꯏ ꯍꯣꯏ ꯍꯣꯏ ꯌꯥꯝ ꯐꯔꯦ ꯑꯗꯗꯤ ꯌꯥꯝ ꯅꯨꯡꯉꯥꯏꯔꯦ ꯊꯝꯂꯒꯦ